ꯑꯩꯁꯦ ꯑꯉꯥꯡ ꯑꯣꯏꯔꯤꯉꯩꯗꯒꯤ ꯍꯧꯅ ꯑꯩꯗꯤ ꯏꯁꯄꯣꯔꯠꯁꯦ ꯌꯥꯝꯅ ꯄꯥꯝꯖꯔꯛꯄꯅꯦ ꯑꯗꯨꯕꯨ ꯑꯩꯒꯤ ꯂꯩꯔꯤꯕ ꯁꯤꯟꯐꯝꯁꯤꯅ ꯌꯥꯔꯛꯇꯕꯗꯒꯤꯗꯤ ꯑꯩ ꯑꯗꯨꯒꯤ ꯀꯌꯥ ꯌꯥꯎꯁꯜꯂꯨꯗ꯭ꯔꯦ ꯑꯗꯨꯕꯨ ꯑꯉꯥꯡꯁꯤꯡꯅꯗꯤ ꯍꯥꯏꯗꯤ ꯄꯥꯝꯖꯕ ꯍꯥꯏꯗꯤ ꯏꯁꯄꯣꯔꯠꯄꯨ ꯄꯥꯝꯖꯕ ꯑꯉꯥꯡꯁꯤꯡꯒꯤꯗꯃꯛꯇꯗꯤ ꯑꯣꯏꯅ ꯑꯩꯁꯦ ꯑꯩ ꯑꯗꯨꯝ ꯄꯨꯛꯅꯤꯡ ꯊꯧꯒꯠꯄꯤ ꯑꯗꯩ ꯏꯁꯄꯣꯔꯠ ꯍꯥꯏꯕꯁꯤꯅ ꯀꯥꯅꯍꯟꯕꯁꯦ ꯑꯩꯈꯣꯏꯒꯤ ꯍꯛꯆꯥꯡ ꯐꯍꯜꯂꯤ ꯑꯗꯒꯤ ꯆꯤꯟꯖꯥꯛ ꯐꯠꯇꯕ ꯆꯤꯟꯖꯥꯛꯇꯒꯤꯁꯨ ꯂꯥꯞꯊꯣꯛꯍꯜꯂꯤ ꯑꯗꯒꯤ ꯑꯌꯦꯡꯕ ꯑꯎꯕ ꯃꯌꯥꯝꯒꯤ ꯃꯤꯠꯌꯦꯡꯐꯝꯁꯨ ꯃꯁꯥ ꯃꯎ ꯐꯕ ꯍꯛꯆꯥꯡ ꯐꯕ ꯍꯥꯏꯕꯁꯤꯅ ꯍꯥꯏꯗꯤ ꯂꯣꯏꯅ ꯑꯣꯏꯍꯜꯂꯤ ꯑꯗꯨ ꯈꯛꯇ ꯅꯠꯇꯅ ꯂꯥꯏꯅꯥꯁꯤꯡꯗꯒꯤꯁꯨ ꯃꯌꯥꯝ ꯑꯃ ꯍꯥꯏꯗꯤ ꯉꯥꯛꯊꯣꯛꯍꯜꯂꯤ ꯑꯗꯩ ꯍꯛꯆꯥꯡ ꯐꯅ ꯂꯩꯕ ꯍꯥꯏꯕꯁꯤꯅꯁꯨ ꯍꯥꯏꯗꯤ ꯃꯌꯥꯝ ꯑꯃꯒꯤ ꯍꯥꯏꯗꯤ ꯆꯥꯎꯅ ꯃꯌꯥꯝ ꯑꯃꯗꯁꯨ ꯏꯊꯤꯜ ꯄꯤ ꯑꯗꯨ ꯈꯛꯇ ꯅꯠꯇꯅ ꯑꯩꯈꯣꯏꯒꯤ ꯈꯨꯟꯅꯥꯏꯒꯤꯗꯃꯛꯇꯁꯨ ꯃꯤꯡꯆꯠ ꯄꯨꯔꯛꯏ ꯍꯥꯏꯗꯤ ꯄꯨꯝꯅꯃꯛꯄꯇꯁꯨ ꯐꯝꯃꯤꯟꯅꯕꯗꯁꯨ ꯂꯣꯏꯅ ꯃꯇꯦꯡ ꯄꯥꯡꯍꯜꯂꯤ